ꯍꯜꯂꯣ ꯍꯜꯂꯣ ꯔꯥꯕꯤꯅꯥꯔꯣ ꯁꯤꯕꯣ ꯀꯩꯇꯧꯔꯤꯒꯦ ꯆꯥꯛ ꯆꯥꯔꯕꯣ ꯅꯨꯉꯥꯏꯔꯤꯕꯣ ꯑꯪ ꯅꯨꯉꯥꯏꯔꯤꯌꯦ ꯑꯗꯣ ꯍꯟꯗꯛꯀꯤ ꯃꯣꯔꯦꯒꯤ ꯐꯥꯌꯥꯔ ꯋꯥꯔꯛꯀꯤ ꯐꯦꯁꯇꯤꯚꯦꯜꯗꯣ ꯍꯟꯗꯛ ꯊꯥꯒꯤ ꯑꯔꯣꯏꯕꯗ ꯇꯥꯏꯑꯦꯅ ꯍꯥꯏꯑꯦꯕꯀꯣ ꯑꯗꯣ ꯑꯩꯈꯣꯏ ꯄꯨꯟꯅ ꯌꯦꯡꯕ ꯆꯠꯂꯨꯁꯦ ꯄꯣꯠꯆꯩꯁꯨ ꯈꯔ ꯂꯩꯔꯛꯁꯤꯗꯅ ꯃꯣꯏꯒꯤ ꯐꯦꯁꯇꯤꯚꯦꯜꯗꯣ ꯌꯥꯝꯅ ꯑꯉꯛꯄ ꯑꯃꯅꯤ ꯍꯥꯏ ꯃꯩꯇꯥꯟ ꯃꯊꯛꯇ ꯃꯈꯣꯡꯒ ꯆꯞꯄꯜ ꯈꯣꯡꯎꯞꯀ ꯑꯃꯇꯥ ꯇꯣꯡꯗꯕꯤꯗ ꯆꯠꯂꯤꯅ ꯍꯥꯏꯑꯦꯕ ꯑꯗꯣ ꯑꯩꯈꯣꯏ ꯄꯨꯟꯅ ꯂꯣꯡ ꯗ꯭ꯔꯥꯏꯚ ꯑꯣꯏꯅ ꯉꯥꯍꯥꯛꯇꯪ ꯀꯣꯏꯕ ꯑꯣꯏꯅꯅꯦ ꯆꯠꯊꯣꯛꯎꯁꯦꯕ ꯑꯣ ꯆꯠꯄꯗꯣ ꯑꯩꯈꯣꯏ ꯗꯥ ꯍꯣꯏ ꯖꯔꯥ ꯍꯣꯏ ꯂꯥꯛ ꯍꯣꯏ ꯇꯧꯔꯒ ꯑꯩꯈꯣꯏ ꯄꯨꯟꯅ ꯍꯦꯛꯇ ꯑꯗꯨꯝ ꯆꯠꯂꯁꯦ ꯑꯗꯣ ꯌꯦꯡꯉꯁꯦ ꯅꯨꯃꯤꯠ ꯑꯃ ꯑꯅꯤ ꯑꯗꯨꯝ ꯂꯩꯕ꯭ꯔ ꯀꯃꯥꯏ ꯀꯃꯥꯏ ꯇꯧꯁꯤꯒꯦꯗꯣ ꯌꯦꯡꯉꯁꯤꯕ ꯑꯗꯣ ꯃꯇꯝ ꯃꯅꯥꯛ ꯌꯧꯁꯤꯜꯂꯛꯄ ꯑꯗꯨꯋꯥꯏꯗ ꯑꯩ ꯑꯃꯨꯛ ꯄꯥꯎ ꯐꯥꯎꯔꯛꯀꯦꯕ ꯀꯣ ꯍꯣꯏ ꯍꯣꯏ ꯎꯝ ꯐꯔꯦ ꯐꯔꯦ ꯐꯥꯔꯦ ꯑꯗꯨꯗꯤ ꯊꯃꯒꯦꯀꯣ ꯑꯃꯨꯛ ꯇꯧꯔꯛꯀꯦ ꯀꯣ